ꯑꯩꯅ ꯒ꯭ꯌꯥꯁ ꯄꯥꯝꯃꯤꯕꯩ ꯃꯔꯝꯗꯤ ꯅꯍꯥꯟꯋꯥꯏꯗꯤ ꯁꯤꯡꯅ ꯊꯣꯡꯕ ꯃꯇꯝꯗ ꯌꯥꯝꯅ ꯀꯨꯏꯅ ꯆꯪꯉꯤ ꯑꯗꯨꯒ ꯏꯃꯨꯡꯁꯨ ꯌꯥꯝꯅ ꯃꯨꯏ ꯑꯗꯨ ꯍꯧꯖꯤꯛꯇꯤ ꯒ꯭ꯌꯥꯁ ꯊꯣꯛꯂꯛꯄ ꯃꯇꯝꯗꯒꯤꯗꯤ ꯑꯩꯅ ꯏꯃꯥꯟꯅꯕꯤ ꯑꯃ ꯂꯥꯛꯄ ꯃꯇꯝꯗꯁꯨ ꯌꯥꯝꯅ ꯊꯨꯅ ꯒ꯭ꯌꯥꯁꯇ ꯆꯥ ꯂꯣꯟꯕ ꯑꯣꯏꯔꯣ ꯆꯥꯛ ꯊꯣꯡꯕ ꯑꯣꯏꯔꯣ ꯊꯨꯅ ꯄꯤꯖꯕ ꯌꯥꯔꯦ ꯅꯍꯥꯟꯋꯥꯏꯗꯤ ꯁꯤꯡꯅ ꯊꯣꯡꯉꯤꯕ ꯃꯇꯝꯗꯗꯤ ꯑꯗꯨꯛꯀꯤ ꯃꯇꯤꯛ ꯀꯨꯏꯅ ꯆꯪꯉꯤ ꯑꯗꯨꯒ ꯍꯧꯖꯤꯛꯇꯤ ꯒ꯭ꯌꯥꯁ ꯊꯣꯛꯂꯛꯑꯝꯅꯤꯅ ꯏꯃꯨꯡ ꯁꯨ ꯁꯤꯠ ꯅꯥꯜꯂꯦ ꯃꯩꯈꯨ ꯅꯨꯡꯈꯨ ꯈꯨꯗ꯭ꯔꯦ ꯅꯍꯥꯟꯋꯥꯏꯗꯤ ꯁꯤꯡꯅ ꯊꯣꯡꯉꯤꯕ ꯃꯇꯝꯗꯗꯤ ꯃꯩꯈꯨ ꯌꯥꯝꯅ ꯈꯨꯗꯅ ꯏꯃꯨꯡꯁꯦ ꯌꯥꯝꯅ ꯃꯣꯠꯄꯒꯨꯝ ꯈꯜꯂꯤ ꯃꯩꯈꯨꯒꯤ ꯃꯅꯤꯜꯗꯨꯅ ꯍꯧꯖꯤꯛꯇꯤ ꯒ꯭ꯌꯥꯁ ꯑꯁꯦ ꯊꯣꯛꯂꯛꯑꯕꯗꯒꯤ ꯌꯥꯝꯅ ꯊꯨꯕ ꯌꯥꯝꯅꯁꯨ ꯅꯥꯟꯕ ꯅꯉꯥꯏ ꯍꯣꯠꯅꯔꯦ ꯑꯁꯤꯅ ꯑꯩꯅ ꯒ꯭ꯌꯥꯁ ꯄꯥꯝꯕꯅꯤ